ꯃꯅꯤꯄꯨꯔꯤ ꯂꯣꯟꯁꯦ ꯍꯧꯖꯤꯛꯇꯤ ꯑꯩꯈꯣꯏꯒꯤ ꯍꯤꯟꯗꯤꯒꯨꯝꯕ ꯑꯗꯨꯗꯒꯤꯗꯤ ꯏꯪꯂꯤꯁꯀꯨꯝꯕ ꯑꯁꯤꯁꯤꯅ ꯃꯌꯥꯝ ꯏꯟꯐ꯭ꯂꯨꯌꯦꯟꯁ ꯑꯣꯏꯔꯦ ꯍꯥꯏꯇꯥꯔꯦ ꯑꯁꯤꯁꯦ ꯀꯩꯅꯅꯣ ꯍꯥꯏꯔꯀꯥꯟꯗ ꯍꯣꯏ ꯀꯣꯚꯤꯠꯅꯁꯨ ꯃꯔꯝ ꯑꯣꯏꯔꯦ ꯑꯗꯨꯒꯤꯁꯨ ꯃꯊꯛꯇ ꯍꯧꯖꯤꯛꯇꯤ ꯄꯤꯛꯏꯕ ꯑꯉꯥꯡꯗꯒꯤ ꯍꯧꯔꯒ ꯑꯩꯈꯣꯏ ꯏꯪꯂꯤꯁ ꯃꯦꯗꯤꯌꯝ ꯁ꯭ꯀꯨꯜ ꯑꯁꯤꯁꯤꯗ ꯑꯗꯨꯝ ꯑꯌꯥꯝꯕꯅ ꯑꯦꯠꯇꯦꯝ ꯇꯧꯅꯔꯦ ꯄꯦꯔꯦꯟꯁꯁꯤꯡꯁꯨ ꯍꯥꯏꯗꯤ ꯂꯣꯟꯂꯤ ꯈꯪꯕꯁꯤꯃꯛꯇꯕꯨ ꯑꯗꯨꯝ ꯑꯐꯕ ꯆꯥꯎꯈꯠꯄ ꯈꯣꯡꯊꯥꯡꯅꯤ ꯑꯗꯨꯝ ꯈꯜꯂꯦ ꯑꯗꯨꯒ ꯍꯥꯟꯅꯒ ꯃꯦꯟꯂꯤ ꯃꯅꯤꯄꯨꯔꯤ ꯃꯤꯗꯤꯌꯝꯁꯨ ꯂꯩꯇ꯭ꯔꯦ ꯑꯗꯨꯅꯁꯨ ꯃꯔꯝ ꯑꯣꯏꯔꯒ ꯑꯗꯨꯗꯒꯤꯗꯤ ꯏꯟꯇꯔꯅꯦꯠꯀꯤ ꯈꯨꯊꯥꯡꯗ ꯑꯩꯈꯣꯏꯒꯤ ꯌꯨꯇꯨꯞ ꯆꯦꯟꯅꯦꯜ ꯀꯤꯠꯁꯀꯤ ꯑꯣꯏꯕ ꯑꯗꯨ ꯅꯠꯇ꯭ꯔꯒ ꯑꯦꯅꯤ ꯑꯩꯈꯣꯏꯒꯤ ꯑꯗꯨꯝ ꯅꯣꯔꯃꯦꯜ ꯄꯤꯄꯜꯁꯤꯡꯅ ꯑꯗꯨꯝ ꯌꯦꯡꯕ ꯁꯤꯖꯤꯟꯅꯕ ꯁꯤꯡꯁꯤꯗꯁꯨ ꯑꯩꯈꯣꯏꯒꯤ ꯋ꯭ꯔꯜꯒꯤ ꯑꯣꯏꯅ ꯁꯟꯗꯣꯛꯄꯁꯤꯡꯁꯤꯗꯁꯨ ꯏꯪꯂꯤꯁ ꯅꯠꯇ꯭ꯔꯒ ꯍꯤꯟꯗꯤ ꯑꯁꯤꯒꯨꯝꯕ ꯃꯌꯥꯝꯁꯨ ꯌꯥꯎꯕꯅꯤꯅ ꯑꯗꯨꯒꯤꯗꯣ ꯈꯪꯅꯕ ꯍꯣꯠꯅꯔꯀꯥꯟꯗ ꯑꯗꯨꯝ ꯂꯣꯟꯌꯥꯟꯁꯦ ꯑꯗꯨꯝ ꯌꯥꯎꯁꯜꯂꯒ ꯑꯩꯈꯣꯏꯁꯦ ꯍꯧꯖꯤꯛꯁꯦ ꯑꯗꯨꯝ ꯏꯪꯂꯤꯁꯀꯨꯝꯕ ꯀꯩꯀꯩꯁꯤꯅ ꯑꯗꯨꯝ ꯑꯌꯥꯝꯕꯁꯦ ꯃꯍꯨꯠ ꯁꯤꯡꯒꯤꯕꯅꯤ ꯍꯥꯏꯇꯥꯔꯦ ꯁꯨꯃꯥꯏꯅ ꯑꯗꯨꯝ ꯍꯥꯏꯖꯅꯤꯡꯉꯤ